ꯅꯧꯅ ꯄꯩꯁꯥ ꯇꯥꯟꯈꯠꯂꯛꯏꯕ ꯄꯩꯁꯥ ꯍꯥꯏꯕꯗꯤ ꯇꯨꯡꯁꯤꯟꯕꯒꯤ ꯃꯍꯥꯎ ꯐꯪꯉꯛꯏꯕ ꯃꯤꯑꯣꯏꯁꯤꯡꯅ ꯄꯩꯁꯥ ꯇꯨꯡꯁꯤꯟꯕꯒꯤ ꯃꯇꯥꯡꯁꯤꯗ ꯑꯩꯅ ꯍꯥꯏꯅꯤꯡꯕꯗꯤ ꯃꯈꯣꯏ ꯀꯔꯤ ꯇꯧꯕ ꯌꯥꯕꯒꯦ ꯍꯥꯏꯅ ꯁꯨꯃꯥꯏꯅ ꯍꯥꯏꯕꯗꯤ ꯄꯩꯁꯥ ꯊꯝꯕꯒꯤ ꯃꯑꯣꯡ ꯅꯤꯌꯣꯝ ꯅꯤꯇꯤ ꯈꯪꯗꯕ ꯃꯤꯑꯣꯏꯁꯤꯡꯗ ꯑꯩꯅ ꯍꯥꯏꯅꯤꯡꯕꯁꯦ ꯏꯟꯁꯨꯔꯦꯟꯁ ꯑꯃ ꯌꯥꯎꯁꯟꯕꯤꯕ ꯆꯍꯤ ꯈꯔꯒꯤ ꯄ꯭ꯂꯥꯟ ꯈꯔ ꯌꯥꯝꯅ ꯁꯥꯡꯕ ꯆꯍꯤꯒꯤ ꯄ꯭ꯂꯥꯟ ꯑꯣꯏꯅ ꯇꯧꯕꯤꯔꯕ ꯃꯇꯨꯡꯗ ꯄꯩꯁꯥ ꯇꯨꯡꯁꯤꯟꯕꯒꯤ ꯍꯩꯅꯕꯤ ꯑꯣꯏꯅ ꯍꯥꯏꯕꯗꯤ ꯆꯍꯤ ꯈꯨꯗꯤꯡꯒꯤ ꯊꯤꯔꯒꯁꯨ ꯅꯠꯇ꯭ꯔꯒꯅ ꯆꯍꯤ ꯑꯍꯨꯝ ꯆ ꯊꯥ ꯇꯔꯨꯛꯀꯤ ꯑꯣꯏꯅ ꯊꯤꯔꯒ ꯅ ꯇ꯭ꯔꯒꯅ ꯊꯥ ꯑꯍꯨꯝꯒꯤ ꯑꯣꯏꯅ ꯊꯤꯔꯒ ꯑꯩꯈꯣꯏ ꯏꯁꯥꯒꯤ ꯂꯥꯛꯀꯗꯣꯔꯤꯕ ꯁꯦꯟꯐꯝ ꯑꯗꯨ ꯀꯌꯥꯝ ꯆꯥꯡ ꯅꯥꯏꯅ ꯂꯥꯛꯏ ꯂꯥꯛꯇꯦ ꯍꯥꯏꯕꯗꯨꯒꯤ ꯃꯑꯣꯡꯗꯣ ꯌꯦꯡꯕꯤꯔ ꯃꯇꯨꯡꯗ ꯏꯟꯁꯨꯔꯦꯟꯁꯁꯤ ꯌꯥꯎꯁꯟꯕꯤꯔꯒ ꯑꯩꯈꯣꯏ ꯄꯩꯁꯥ ꯇꯨꯡꯁꯤꯟꯕꯒꯤ ꯍꯩꯅꯕꯤ ꯑꯁꯤ ꯊꯝꯕ ꯃꯊꯧ ꯇꯥꯏ ꯑꯗꯨꯒꯤꯁꯨ ꯃꯊꯛꯇ ꯑꯩꯈꯣꯏ ꯏꯃꯨꯡ ꯑꯃꯅ ꯅ ꯅꯈꯣꯏ ꯅꯈꯣꯏꯅ ꯑꯦꯛꯁꯇꯦꯟꯒꯨꯝꯕ ꯊꯣꯛꯑꯕ ꯃꯇꯨꯡ ꯑꯗꯨ ꯅꯠꯇ꯭ꯔꯒꯅ ꯑꯋꯥꯕ ꯇꯥꯔꯛꯄ ꯃꯇꯝꯗ ꯏꯟꯁꯨꯔꯦꯟꯁ ꯌꯥꯎꯕꯁꯤꯅ ꯏꯟꯁꯨꯔꯦꯟꯁꯤ ꯃꯈꯜ ꯀꯌꯥꯃꯔꯨꯝ ꯈꯥꯏꯗꯣꯛꯏ ꯑꯩꯈꯣꯏꯅ ꯈꯨꯗꯛꯇ ꯑꯅ ꯑꯁꯣꯛ ꯑꯄꯟ ꯌꯥꯎꯔꯛꯄꯒꯨꯝꯕꯒꯤ ꯏꯟꯁꯨꯔꯦꯟꯁꯁꯨ ꯑꯗꯨꯝ ꯀꯥꯟꯅꯕ ꯄꯤꯕ ꯏꯟꯁꯨꯔꯦꯟꯁ ꯃꯈꯜꯁꯨ ꯀꯌꯥ ꯑꯃꯁꯨ ꯂꯩꯔꯤꯕꯅꯤ ꯑꯗꯨꯅ ꯑꯩꯅ ꯍꯥꯏꯖꯅꯤꯡꯕꯗꯤ ꯄꯩꯁꯥ ꯅꯪꯅ ꯇꯥꯟꯈꯠꯂꯛꯏꯕ ꯃꯔꯨꯞ ꯃꯄꯥꯡꯁꯤꯡꯅ ꯏꯟꯁꯤꯔꯦꯟꯁ ꯃꯈꯜꯁꯤꯡ ꯑꯁꯤ ꯃꯨꯟꯅ ꯊꯤꯗꯣꯛꯄꯤꯔꯕ ꯃꯇꯨꯡꯗ ꯑꯐꯕ ꯑꯦꯖꯦꯟ ꯑꯃꯒ ꯇꯥꯟꯅꯕꯤꯔꯒ ꯏꯟꯁꯨꯔꯦꯟꯁ ꯃꯈꯜ ꯁꯤꯡ ꯑꯗꯨ ꯃꯨꯟꯅ ꯌꯦꯡꯕꯤꯔꯒ ꯌꯥꯎꯁꯟꯕꯤꯔꯒ ꯄꯩꯁꯥ ꯅꯨꯡꯁꯥ ꯇꯨꯡꯁꯤꯟꯕꯒꯤ ꯍꯩꯅꯕꯤꯁꯤ ꯊꯝꯕ ꯃꯊꯧ ꯇꯥꯏ ꯍꯥꯏꯅ ꯈꯟꯖꯩ